ꯍꯣꯡꯂꯛꯂꯤꯕ ꯃꯥꯂꯦꯝ ꯑꯁꯤꯒꯤ ꯃꯇꯥꯡꯗ ꯑꯩꯍꯥꯛꯁꯨ ꯎꯕ ꯐꯪꯉꯤ ꯃꯈꯣꯏ ꯑꯗꯨ ꯈꯔꯗꯪ ꯄꯜꯂꯕꯗ ꯊꯥꯏꯅ ꯃꯃꯥꯡꯉꯩꯗꯗꯤ ꯈꯣꯡꯅ ꯑꯃꯗꯤ ꯁꯥꯏꯀꯜ ꯅ ꯑꯃꯗꯤ ꯁꯟꯒꯥꯔꯤꯅ ꯆꯠꯅꯔꯝꯃꯤ ꯍꯧꯖꯤꯛꯇꯤ ꯒꯥꯔꯤꯅ ꯂꯣꯏꯅꯃꯛ ꯆꯠꯅꯔꯦ ꯑꯗꯨꯒ ꯁꯍꯔ ꯑꯃꯗꯩ ꯁꯍꯔ ꯑꯃꯗ ꯑꯦꯔꯣꯄ꯭ꯂꯦꯟ ꯁꯤꯖꯟꯅꯗꯨꯅ ꯌꯧꯅꯤꯡꯕ ꯃꯐꯝꯁꯨ ꯌꯧꯔꯦ ꯑꯗꯨꯒ ꯕꯤꯒ꯭ꯌꯥꯟꯒꯤ ꯑꯣꯏꯕ ꯄꯣꯠ ꯆꯩ ꯃꯌꯥꯝ ꯑꯃ ꯍꯧꯖꯤꯛꯇꯤ ꯄꯨꯊꯣꯔꯛꯑꯕꯅꯤꯅ ꯐꯣꯟꯅ ꯆꯤꯡꯕ ꯀꯌꯥ ꯑꯃꯁꯨ ꯄꯨꯊꯣꯔꯛꯇꯨꯅ ꯑꯃꯒ ꯑꯃꯒ ꯄꯥꯎ ꯐꯥꯎꯅꯕ ꯉꯝꯍꯜꯂꯦ ꯃꯃꯥꯡ ꯉꯩꯗꯗꯤ ꯑꯃꯒ ꯑꯃꯒ ꯄꯥꯎ ꯐꯥꯎꯅꯕꯁꯦ ꯉꯝꯃꯝꯗꯦ ꯆꯤꯊꯤ ꯊꯥꯗꯨꯅ ꯅꯠꯇ꯭ꯔꯒ ꯆꯠꯇꯨꯅ ꯄꯥꯎ ꯍꯥꯏꯅꯔꯝꯃꯤ ꯑꯗꯨꯕꯨ ꯍꯧꯖꯤꯛꯇꯤ ꯐꯣꯟꯒꯤ ꯃꯇꯝꯅꯤꯅ ꯐꯣꯟꯁꯤ ꯄꯨꯊꯣꯔꯛꯄꯗꯒꯤ ꯁꯛ ꯎꯕꯁꯨ ꯉꯝꯃꯦ ꯈꯣꯟꯖꯦꯜꯅꯁꯨ ꯇꯥꯅꯔꯦ ꯃꯈꯜꯁꯤꯡ ꯑꯁꯤꯅ ꯑꯅꯥ ꯑꯌꯦꯛ ꯑꯣꯏꯔꯛꯄꯁꯨ ꯌꯥꯝꯅ ꯊꯨꯅ ꯄꯥꯎ ꯐꯥꯎꯅꯕꯁꯨ ꯉꯝꯍꯜꯂꯦ ꯑꯗꯨꯒ ꯆꯤꯟꯖꯥꯛ

ꯑꯗꯨꯒ ꯂꯝꯕꯤ ꯁꯣꯔꯣꯛꯀꯤ ꯍꯥꯏꯔꯒꯁꯨ ꯍꯥꯟꯅꯗꯤ ꯂꯩꯈꯣꯝ ꯊꯣꯛꯇꯨꯅ ꯂꯝꯕꯤ ꯆꯠꯄ ꯉꯝꯅꯔꯝꯗꯕ ꯑꯗꯨ ꯍꯧꯖꯤꯛꯇꯤ ꯀꯣꯏꯂꯥꯁ ꯊꯥꯗꯨꯅ ꯅꯨꯡꯉꯥꯏꯅ ꯆꯠꯄ ꯉꯝꯍꯟꯂꯦ